ꯅꯍꯥꯛꯅ ꯑꯩꯒꯤ ꯀꯦꯞ ꯑꯃ ꯀꯦꯟꯁꯦꯜ ꯇꯧꯈꯤꯕ ꯑꯗꯨ ꯎꯕꯔꯗ ꯃꯔꯝꯗꯤ ꯑꯩ ꯏꯃꯥꯔꯖꯦꯟꯁꯤ ꯑꯃ ꯂꯩꯕꯒꯤ ꯑꯩꯒꯤ ꯏꯆꯥ ꯍꯣꯁꯄꯤꯇꯥꯜꯗ ꯑꯦꯠꯃꯤꯠ ꯇꯧꯕꯒꯤ ꯑꯩꯒꯤ ꯀꯦꯞ ꯕꯨꯛꯀꯤꯡꯗꯨ ꯀꯦꯟꯁꯦꯜ ꯇꯧꯈ꯭ꯔꯦ ꯑꯗꯨꯅ ꯃꯗꯨꯗꯨꯅ ꯊꯤꯈꯤꯕ ꯁꯦꯜ ꯑꯗꯨ ꯍꯟꯕꯤꯌꯨ ꯑꯣꯏꯅ ꯍꯥꯏꯅꯤꯡꯉꯤ ꯌꯥꯔꯒꯗꯤ ꯑꯩꯒꯤ ꯎꯕꯔꯒꯤ ꯑꯦꯞ ꯋꯥꯂꯦꯠꯇ ꯍꯥꯟꯕꯤꯌꯨ